ꯑꯩꯈꯣꯏꯒꯤ ꯃꯅꯥꯛꯇ ꯀꯅꯥꯒꯨꯝꯕ ꯂꯤꯟꯅ ꯆꯤꯛꯄ ꯇꯥꯔꯕꯗꯤ ꯈꯨꯗꯛꯀꯤ ꯑꯣꯏꯅ ꯑꯥꯔꯃꯤ ꯀꯦꯝꯗ ꯄꯨꯁꯤꯜꯂꯒ ꯑꯅꯥꯕꯗꯨ ꯂꯥꯏꯌꯦꯡꯅꯕ ꯍꯣꯠꯅꯩ ꯃꯗꯨꯅ ꯈ꯭ꯋꯥꯏꯗꯒꯤ ꯑꯐꯕ ꯑꯊꯨꯕ ꯂꯥꯏꯌꯦꯡꯕ ꯑꯣꯏ